ꯄꯦꯇ꯭ꯔꯣꯜ ꯃꯃꯜ ꯍꯦꯟꯒꯠꯄꯅ ꯑꯩꯇ ꯅꯠꯇꯅ ꯑꯩꯈꯣꯏꯒꯤ ꯂꯩꯔꯤꯕ ꯃꯤꯁꯤꯡꯗ ꯑꯀꯥꯏꯕ ꯄꯤ ꯑꯩꯈꯣꯏꯅ ꯊꯧꯔꯤꯕ ꯒꯥꯔꯤ ꯑꯁꯦ ꯄꯦꯇ꯭ꯔꯣꯜꯅ ꯊꯧꯕ ꯑꯣꯏꯕꯅ ꯑꯩꯈꯣꯏꯒꯤ ꯑꯋꯥꯕ ꯑꯣꯏ ꯑꯩꯈꯣꯏꯒꯤ ꯄ꯭ꯔꯖꯥꯁꯤꯡꯅ ꯊꯦꯡꯅꯕ ꯑꯋꯥꯕꯁꯤꯡ ꯀꯌꯥꯃꯔꯨꯝ ꯂꯩ ꯊꯥꯎ ꯃꯃꯜ ꯍꯦꯟꯒꯠꯄ ꯑꯁꯤꯅ ꯑꯩꯈꯣꯏꯒꯤ ꯒꯥꯔꯤ ꯚꯔꯥꯁꯨ ꯍꯦꯟꯒꯠꯍꯜꯂꯤ ꯑꯃꯁꯨꯡ ꯑꯉꯥꯡꯁꯤꯡꯅ ꯁ꯭ꯀꯨꯜ ꯚꯦꯟ ꯇꯣꯡꯕꯗ ꯍꯥꯟꯅꯗꯤ ꯊꯥꯗ ꯂꯨꯄꯥ ꯆꯥꯇꯔꯦꯠ ꯑꯣꯏꯔꯝꯃꯤ ꯑꯗꯨꯕꯨ ꯍꯧꯖꯤꯛꯇꯤ ꯂꯨꯄꯥ ꯂꯤꯁꯤꯡ ꯑꯃꯒ ꯆꯃꯉꯥ ꯑꯣꯏꯔꯦ ꯑꯣꯇꯣꯒꯤ ꯚꯔꯥꯁꯨ ꯍꯥꯟꯅꯗꯤ ꯌꯨꯝꯗꯒꯤ ꯕꯖꯥꯔ ꯐꯥꯎꯕ ꯂꯨꯄꯥ ꯇꯔꯥ ꯑꯣꯏꯔꯝꯃꯤ ꯑꯗꯨꯒ ꯍꯧꯖꯤꯛꯇꯤ ꯂꯨꯄꯥ ꯀꯨꯟꯊ꯭ꯔꯥ ꯑꯣꯏꯔꯦ ꯋꯤꯡꯒ꯭ꯔꯁꯨ ꯕꯁꯁꯨ ꯚꯔꯥꯒꯤ ꯃꯃꯜ ꯂꯣꯏꯅ ꯍꯦꯜꯂꯦ ꯃꯤ ꯌꯥꯝꯈꯠꯂꯛꯄꯒꯤ ꯃꯇꯨꯡꯏꯟꯅ ꯃꯤ ꯈꯨꯗꯤꯡꯒꯤ ꯒꯥꯔꯤ ꯂꯩꯕꯅ ꯑꯗꯨꯅ ꯒꯥꯔꯤ ꯊꯧꯕ ꯃꯇꯝꯗ ꯃꯩꯈꯨ ꯊꯣꯛꯄ ꯑꯗꯨꯅ ꯑꯩꯈꯣꯏꯒꯤ ꯏꯀꯣꯁꯤꯁꯇꯦꯝꯗ ꯑꯀꯥꯏꯕ ꯌꯥꯝꯅ ꯑꯣꯏꯍꯜꯂꯤ ꯑꯗꯨꯅ ꯃꯔꯝ ꯑꯣꯏꯔꯒ ꯃꯤꯑꯣꯏꯕꯗꯁꯨ ꯑꯀꯥꯏꯕ ꯌꯥꯝꯅ ꯑꯣꯏꯍꯜꯂꯤ ꯂꯩꯅꯥ ꯇꯤꯟꯅꯥꯁꯨ ꯌꯥꯝꯅ ꯄꯣꯛꯍꯜꯂꯤ